ꯑꯩꯁꯦ ꯅꯔꯁꯔꯤꯗꯒꯤꯅ ꯀ꯭ꯂꯥꯁ ꯑꯩꯠ ꯐꯥꯎꯕ ꯕꯥꯜ ꯕꯤꯗ꯭ꯌꯥ ꯃꯟꯗꯤꯔ ꯁ꯭ꯀꯨꯜꯗ ꯇꯝꯖꯔꯛꯑꯦ ꯃꯗꯨꯒꯤ ꯁ꯭ꯀꯨꯜꯗꯨꯗ ꯃꯣꯔꯅꯤꯡꯒꯤ ꯄ꯭ꯔꯦꯌꯔ ꯑꯣꯏꯅ ꯂꯥꯏꯁꯣꯟ ꯏꯁꯩ ꯁꯛꯇꯅ ꯑꯦꯁꯦꯝꯕ꯭ꯂꯤ ꯇꯧꯗꯅ ꯁꯥꯇ꯭ꯔ ꯃꯌꯥꯝꯁꯤꯡꯁꯦ ꯂꯦꯞꯍꯜꯂꯒ ꯑꯦꯁꯦꯝꯕ꯭ꯂꯤ ꯇꯧꯔꯒ ꯄ꯭ꯔꯤꯟꯁꯤꯄꯥꯜꯅ ꯋꯥ ꯉꯥꯡꯗꯅ ꯋꯥ ꯉꯥꯡꯗꯅ ꯈꯣꯠꯇꯅ ꯐꯖꯅ ꯇꯧꯔꯛꯑꯦ ꯑꯗꯨꯒ ꯃꯣꯏꯒꯤꯅ ꯁ꯭ꯀꯨꯜꯒꯤ ꯌꯨꯅꯤꯐꯣꯔꯝꯁꯦ ꯍꯥꯏꯇꯥꯔꯦ ꯇꯥꯏ ꯄꯨꯟꯗꯦ ꯃꯦꯗꯤ ꯁꯦꯠꯂꯒ ꯐꯨꯔꯤꯠ ꯀꯩꯗꯧꯔꯒ ꯈꯣꯡꯎꯞ ꯑꯗꯨꯝ ꯇꯣꯡꯍꯜꯂꯛꯑꯦ ꯑꯗꯨꯒ ꯑꯩ ꯑꯗꯨꯗ ꯇꯝꯃꯛꯄꯗ ꯀꯔꯤ ꯍꯥꯏꯇꯥꯔꯦ ꯑꯗꯨꯗ ꯊꯥꯡꯖ ꯈꯨꯗꯤꯡꯒꯤ ꯁ꯭ꯀꯨꯜꯗꯨꯒꯤ ꯑꯣꯏꯅꯀꯣ ꯁꯣꯁꯦꯜ ꯁꯔꯚꯤꯁ ꯇꯧꯗꯅ ꯁꯥꯇ꯭ꯔ ꯈꯨꯗꯤꯡꯃꯛꯇ ꯁꯣꯁꯦꯜ ꯁꯔꯚꯤꯁꯀꯤ ꯍꯣꯕꯤꯁꯇꯣ ꯇꯧꯕ ꯇꯝꯍꯜꯂꯛꯑꯦ ꯑꯗꯨꯒ ꯑꯗꯨꯗ ꯅꯠꯇꯅꯀꯣ ꯏꯁꯄꯣꯔꯠꯁꯀꯨꯝꯕ ꯇꯧꯗꯅ ꯁꯥꯇ꯭ꯔꯈꯩꯁꯦ ꯃꯥꯒꯤ ꯍꯩꯊꯣꯏ ꯁꯤꯡꯊꯣꯏꯕꯗꯣ ꯏꯁꯄꯣꯔꯠꯁꯇꯨꯗ ꯃꯥꯏ ꯎꯠꯊꯣꯛꯄ ꯈꯣꯠꯇꯣꯛꯄ ꯑꯣꯏꯔꯛꯑꯦ ꯑꯗꯨꯒ ꯍꯥꯏꯔꯤꯕ ꯁ꯭ꯀꯨꯜꯗꯣ ꯑꯗꯨ ꯆꯤꯡꯌꯥꯗ ꯑꯣꯏꯕꯅꯤꯅ ꯆꯤꯡꯗꯨꯗ ꯐꯪꯕ ꯀꯩ ꯍꯥꯏꯇꯥꯔꯦ ꯂꯩꯕꯥꯛ ꯍꯋꯥꯏꯒꯨꯝꯕ ꯀꯤꯍꯣꯝꯒꯨꯝꯕ ꯍꯩꯅꯧꯒꯨꯝꯕꯗꯣ ꯃꯄꯨꯡ ꯃꯔꯩ ꯐꯥꯔꯛꯑꯒ ꯁꯥꯇ꯭ꯔ ꯃꯌꯥꯝꯗ ꯌꯦꯟꯊꯣꯛꯑꯒ ꯑꯃꯒ ꯑꯃꯒ ꯌꯦꯟꯅꯔ ꯆꯥꯃꯤꯟꯅꯕꯒꯤ ꯅꯨꯡꯉꯥꯏꯕꯗꯨꯁꯨ ꯑꯗꯨꯝ ꯐꯥꯎꯔꯛꯑꯦ ꯑꯗꯨꯒ ꯀ꯭ꯂꯥꯁ ꯑꯩꯠ ꯐꯥꯎꯕ ꯍꯥꯏꯔꯤꯕ ꯁ꯭ꯀꯨꯜꯗꯨꯗ ꯇꯝꯃꯛꯑꯦ ꯑꯗꯨ ꯃꯇꯨꯡꯗ ꯀ꯭ꯂꯥꯁ ꯅꯥꯏꯟꯗꯒꯤ ꯅꯥꯏꯟꯒ ꯇꯦꯟꯒꯅ ꯄꯦꯔꯥꯗꯥꯏꯁ ꯏꯪꯂꯤꯁ ꯁ꯭ꯀꯨꯜꯗ ꯇꯝꯖꯔꯛꯑꯦ ꯃꯗꯨꯗꯅ ꯍꯥꯟꯅ ꯁꯦꯠꯂꯝꯕ ꯅꯠꯇꯕꯀꯣ ꯑꯇꯣꯞꯄ ꯉꯛꯇ ꯅꯦꯛꯇꯥꯏ ꯍꯥꯞꯆꯤꯜꯂꯛꯑꯦ ꯑꯗꯨꯒ ꯃꯣꯏꯒꯤ ꯁ꯭ꯀꯨꯜꯒꯤ ꯅꯤꯌꯣꯝꯁꯦ ꯍꯥꯟꯅ ꯑꯩꯅ ꯇꯝꯖꯔꯛꯏꯕ ꯁ꯭ꯀꯨꯜ ꯕꯥꯜ ꯕꯤꯗ꯭ꯌꯥ ꯃꯟꯗꯤꯔꯒ ꯈꯤꯇꯪꯗꯤ ꯈꯦꯠꯅꯩ ꯑꯗꯣ ꯃꯣꯏꯒꯤꯅꯦ ꯁ꯭ꯀꯨꯜꯗ ꯄ꯭ꯔꯦꯌꯔ ꯑꯣꯏ ꯇꯧꯋꯦ ꯏꯪꯂꯤꯁꯀꯤ ꯑꯣꯏꯅ ꯃꯦꯗꯤꯌꯝꯗ ꯑꯗꯣ ꯌꯥꯝꯅ ꯀꯝꯄꯤꯇꯤꯇꯤꯞ ꯑꯣꯏ ꯀ꯭ꯂꯥꯁ ꯅꯥꯏꯟ ꯇꯦꯟꯗꯨꯗ ꯑꯗꯨꯒ ꯑꯩ ꯍꯦꯛ ꯇꯝꯃꯛꯄ ꯃꯇꯝꯗ ꯑꯩꯈꯣꯏ ꯁꯥꯔ ꯄ꯭ꯔꯤꯟꯁꯤꯄꯥꯜꯗꯨꯅ ꯑꯩ ꯑꯩꯕꯨ ꯃꯁꯛ ꯈꯪꯕꯤꯗꯨꯅ ꯍꯥꯏꯇꯥꯔꯦ ꯅꯪ ꯑꯣꯖꯥ ꯃꯪꯒꯤꯖꯥꯎ ꯃꯆꯥꯅꯨꯄꯤ ꯅꯠꯇ꯭ꯔ ꯅꯪ ꯁꯤꯗ ꯇꯝꯃꯛꯄ ꯌꯥꯝꯅ ꯐꯔꯦꯅ ꯍꯥꯏ ꯑꯗꯣ ꯇꯝꯃꯛꯄ ꯃꯇꯝꯗ ꯀ꯭ꯂꯥꯁ ꯅꯥꯏꯟꯗ ꯍꯥꯏꯇꯥꯔꯦꯀꯣ ꯑꯗꯨꯗ ꯀ꯭ꯂꯥꯁ ꯇꯦꯟꯒꯤ ꯀꯥꯔꯝꯗꯥꯏ ꯀ꯭ꯂꯥꯁ ꯅꯥꯏꯟꯒꯤ ꯑꯦꯛꯖꯥꯝ ꯄꯤꯕ ꯀꯥꯟꯗ ꯀꯩ ꯍꯥꯏꯇꯥꯔꯦ ꯑꯩ ꯔꯦꯡ ꯅꯝꯕꯔ ꯐꯥꯏꯚꯐꯥꯎ ꯃꯅꯨꯡꯗ ꯆꯟꯖꯔꯛꯑꯦ ꯑꯗꯨꯝ ꯑꯗꯣ ꯃꯗꯨꯒꯤ ꯅꯨꯡꯉꯥꯏꯕꯁꯦ ꯑꯃꯔꯣꯝꯗ ꯑꯗꯨ ꯇꯝꯃꯛꯄꯗꯒꯤ ꯍꯥꯏꯇꯥꯔꯦꯀꯣ ꯑꯩꯈꯣꯏꯒꯤ ꯏꯁꯇꯦꯠ ꯂꯦꯚꯦꯜꯒꯤ ꯑꯣꯏꯕ ꯚꯥꯔꯠ ꯅꯥꯇ꯭ꯌꯝꯒꯤ ꯀꯝꯄꯤꯇꯤꯁꯟꯗ ꯌꯥꯎꯖꯕ ꯐꯪꯖꯔꯛꯑꯦ ꯍꯥꯟꯅꯗꯤ ꯐꯪꯖꯔꯝꯗꯦ ꯑꯗꯣ ꯀ꯭ꯂꯥꯁ ꯇꯦꯟꯐꯥꯎꯗ ꯑꯗꯨ ꯇꯝꯃꯛꯑꯒ ꯄꯦꯔꯥꯗꯥꯏꯁꯇ ꯑꯩ ꯁꯦꯀꯦꯟ ꯗꯤꯚꯤꯖꯟꯗ ꯐꯤꯐꯇꯤ ꯐꯥꯏꯚ ꯄꯤ ꯁꯤ ꯆꯠꯂꯒ ꯑꯩ ꯒ ꯑꯗꯨꯒꯤ ꯁ꯭ꯀꯨꯜꯗꯨꯗ ꯇꯝꯃꯛꯑꯦ ꯑꯗꯨꯒ ꯃꯊꯪ ꯃꯊꯪ ꯇꯝꯃꯛꯄꯗꯨꯅ ꯑꯇꯣꯞꯄ ꯀꯣꯂꯦꯖꯈꯩꯗ ꯍꯥꯏꯇꯥꯔꯦꯀꯣ ꯑꯇꯣꯞꯄ ꯀꯣꯂꯦꯖ ꯑꯩ ꯏꯂꯚꯦꯟ ꯇꯨ꯭ꯋꯦꯜꯐꯇ ꯐꯦꯟꯁꯤꯌꯔ ꯍꯥꯏꯌꯔ ꯁꯦꯀꯦꯟꯗ꯭ꯔꯤ ꯁ꯭ꯀꯨꯜꯗ ꯀꯣꯂꯦꯖꯇ ꯇꯝꯖꯔꯦ ꯃꯗꯨꯗ ꯑꯩꯈꯣꯏ ꯑꯍꯥꯟꯕꯗ ꯀ꯭ꯂꯥꯁ ꯇꯦꯟꯗ ꯇꯝꯖꯔꯒꯁꯨ ꯀ꯭ꯂꯥꯁ ꯏꯂꯚꯦꯟꯗꯗꯤ ꯇꯥꯏꯒ ꯄꯨꯟꯗꯕꯤꯗ ꯐꯅꯦꯛꯀ ꯁꯦꯠꯇꯅ ꯇꯧꯔꯛꯑꯦ ꯑꯗꯣ ꯈꯤꯇꯪ ꯋꯥꯈꯟꯗꯣ ꯈꯤꯇꯪꯗ ꯑꯣꯏꯔꯁꯨ ꯍꯥꯟꯅ ꯏꯂꯚꯦꯟ ꯀꯥꯕꯒꯁꯦ ꯌꯥꯝ ꯊꯤ ꯏꯀꯥꯏꯖꯩꯑꯕ ꯐꯥꯎꯕ ꯍꯥꯏꯇꯥꯔꯦ ꯏꯁꯥꯗ ꯍꯥꯏꯕꯗꯤ ꯍꯥꯟꯅꯗꯤ ꯑꯅꯛꯄ ꯁ꯭ꯀꯨꯜꯗ ꯇꯝꯃꯛꯄꯅꯤꯅ ꯍꯥꯏꯕꯗꯤ ꯈꯤꯇꯪꯒ ꯂꯥꯞꯊꯣꯔꯛꯑ ꯆꯠꯄꯗꯣ ꯏꯀꯥꯏꯕꯗꯤ ꯐꯥꯎꯋꯦ ꯑꯗꯣ ꯁ꯭ꯀꯨꯜꯗꯨꯒꯤ ꯑꯩꯅ ꯌꯥꯝꯅ ꯅꯨꯡꯉꯥꯏꯕ ꯍꯥꯏꯒꯗ꯭ꯔꯥ ꯍꯥꯏꯕꯗꯤ ꯏꯁꯥꯒꯤ ꯑꯣꯏꯕ ꯀꯩꯅꯣꯁꯦ ꯄ꯭ꯔꯦꯛꯇꯤꯀꯦꯜ ꯇꯧꯕ ꯑꯣꯏꯔꯣ ꯃꯦꯆꯤꯟꯒ ꯄꯥꯏꯍꯟꯗꯅ ꯈꯣꯠꯇꯅ ꯐꯖꯅ ꯏꯁꯥꯅ ꯈꯟꯖꯔꯨꯔꯤꯗꯨꯒ ꯇꯧꯊꯣꯔꯛꯏꯁꯤꯒ ꯌꯥꯝ ꯆꯥꯅꯖꯅ ꯌꯥꯝ ꯅꯨꯡꯉꯥꯏꯕ ꯐꯥꯎꯖꯈꯤ ꯑꯗꯨꯒ